ꯑꯩꯅ ꯁ꯭ꯀꯨꯜ ꯇꯝꯂꯤꯉꯩ ꯃꯇꯝꯗ ꯈ꯭ꯋꯥꯏꯗꯩ ꯅꯨꯡꯉꯥꯏꯖꯈꯤꯕ ꯍꯥꯏꯕꯗꯤ ꯑꯩꯈꯣꯏꯒꯤ ꯀꯦꯃꯤꯁꯇ꯭ꯔꯤ ꯁꯕꯖꯦꯛ ꯑꯁꯤ ꯑꯩꯅ ꯁ꯭ꯀꯨꯜꯗꯨꯗ ꯌꯥꯝ ꯅꯨꯡꯉꯥꯏꯈꯤꯕ ꯁꯕꯖꯦꯛ ꯑꯗꯨ ꯑꯣꯏꯈꯤ ꯀꯦꯃꯦꯁꯇ꯭ꯔꯤ ꯀꯦꯃꯦꯁꯇ꯭ꯔꯤꯁꯦ ꯍꯥꯟꯅ ꯑꯩꯅ ꯐꯖꯅ ꯀꯩꯅꯣ ꯇꯧꯕ ꯀꯦꯃꯦꯁꯇ꯭ꯔꯤꯁꯤꯗ ꯑꯩꯈꯣꯏꯅ ꯇꯧꯈꯤꯕ ꯔꯤꯌꯦꯛꯁꯟ ꯃꯌꯥꯝ ꯑꯩꯈꯣꯏꯅ ꯍꯥꯟꯅ ꯈꯪꯉꯝꯗꯕ ꯑꯩꯈꯣꯏꯅ ꯑꯩꯈꯣꯏ ꯃꯇꯝꯁꯤꯗ ꯀꯦꯃꯤꯁꯇ꯭ꯔꯤꯁꯤꯅ ꯑꯩꯈꯣꯏꯗ ꯀꯥꯟꯅꯕ ꯀꯌꯥ ꯑꯃ ꯄꯤ ꯀꯦꯃꯤꯁꯇ꯭ꯔꯤꯒꯤ ꯃꯇꯦꯡꯅ ꯃꯥꯂꯦꯝꯁꯤꯗ ꯆꯥꯎꯈꯠꯄꯒꯤ ꯃꯥꯡꯖꯤꯟ ꯊꯥꯔꯛꯄꯁꯤ ꯀꯦꯃꯤꯁꯇ꯭ꯔꯤꯒꯤ ꯃꯄꯥꯟꯅꯅꯤ ꯀꯦꯃꯤꯁꯇ꯭ꯔꯤ ꯅꯠꯇꯦ ꯑꯗꯨꯕꯨ ꯑꯩ ꯀꯦꯃꯤꯁꯇ꯭ꯔꯤꯁꯤꯗ ꯑꯩꯅ ꯍꯦꯟꯅ ꯄꯥꯝꯖꯩ ꯑꯩꯈꯣꯏꯅ ꯀꯔꯤꯒꯨꯝꯕ ꯄꯣꯠ ꯑꯃ ꯄꯨꯊꯣꯛꯄ ꯅꯠꯇ꯭ꯔꯒ ꯀꯩꯅꯣꯝꯃ ꯅꯩꯅꯕ ꯍꯥꯏꯗꯤ ꯍꯧ ꯆꯦꯟꯕ ꯆꯦꯟꯗꯕ ꯑꯗꯨꯗꯒꯤ ꯕꯣꯝ ꯁꯥꯕ ꯑꯣꯏꯔꯣ ꯌꯥꯝ ꯑꯦꯅꯤ ꯍꯤꯔꯝ ꯈꯨꯗꯤꯡꯃꯛꯇ ꯀꯦꯃꯤꯁꯇ꯭ꯔꯤꯁꯤ ꯂꯣꯏꯅ ꯆꯪꯉ ꯂꯩꯔꯝꯃꯦ ꯑꯗꯨꯅ ꯀꯦꯃꯤꯁꯇ꯭ꯔꯤꯁꯤꯗ ꯑꯩꯅ ꯀꯦꯃꯤꯁꯇ꯭ꯔꯤꯁꯤꯗ ꯅꯩꯅꯔꯛꯈꯤꯕꯒꯤ ꯅꯨꯡꯉꯥꯏꯕꯁꯤꯅ ꯑꯩꯅ ꯍꯦꯟꯅ ꯍꯧꯖꯤꯛꯀꯤ ꯑꯩꯒꯤ ꯂꯥꯏꯕꯇ ꯀꯦꯃꯤꯁꯇ꯭ꯔꯤ ꯀꯥꯟꯅꯕ ꯄꯤ ꯄꯤꯈꯤꯕ ꯃꯌꯥꯝ ꯑꯁꯤꯅ ꯍꯧꯖꯤꯛ ꯐꯥꯎꯒꯤ ꯑꯣꯏꯅ ꯀꯦꯃꯤꯁꯇ꯭ꯔꯤ ꯑꯁꯤ ꯌꯥꯝ ꯄꯥꯝꯅꯁꯨ ꯆꯠꯂꯤ ꯍꯧꯖꯤꯛ ꯍꯧꯖꯤꯛꯁꯨ ꯀꯦꯃꯤꯁꯇ꯭ꯔꯤ ꯑꯗꯨꯝ ꯑꯩ ꯀꯦꯃꯤꯁꯇ꯭ꯔꯤꯗꯨ ꯃꯈꯥ ꯇꯥꯅ ꯑꯗꯨꯝ ꯇꯧꯖꯩ ꯑꯗꯒꯤ ꯀꯦꯃꯤꯁꯇ꯭ꯔꯤ ꯑꯁꯤ ꯌꯥꯝ ꯅꯨꯡꯉꯥꯏ